ꯏꯝꯐꯥꯜ ꯋꯦꯁ ꯖꯤꯂꯥꯒꯤ ꯑꯣꯏꯅ ꯌꯨꯝ ꯀꯩꯒꯤ ꯃꯃꯜ ꯂꯦꯞꯁꯤꯟꯕ ꯍꯥꯏꯕꯁꯤ ꯏꯁꯀ꯭ꯋꯥꯔ ꯐꯤꯠꯇ ꯂꯤꯁꯤꯡ ꯑꯅꯤ ꯑꯗꯨꯃꯥꯏꯅ ꯆꯠꯂꯤ ꯑꯗꯨꯒ ꯀꯥ ꯑꯃ ꯋꯥꯏꯔꯒ ꯑꯍꯤꯡ ꯑꯃ ꯂꯦꯛꯄꯒꯤ ꯃꯃꯜꯁꯦ ꯌꯥꯝꯗ꯭ꯔꯕꯗ ꯂꯤꯁꯤꯡ ꯑꯍꯨꯝ ꯅꯠꯇ꯭ꯔꯒ ꯃꯔꯤꯗꯒꯤ ꯍꯧꯗꯨꯅ ꯑꯩꯈꯣꯏꯒꯤ ꯍꯣꯇꯦꯜ ꯅꯠꯇ꯭ꯔꯒ ꯔꯦꯟꯁꯤꯡ ꯑꯗꯨꯒꯤ ꯃꯈꯜ ꯀꯥꯒꯤ ꯀꯦꯇꯒꯣꯔꯤ ꯃꯈꯜ ꯈꯥꯏꯗꯣꯛꯏ ꯈꯥꯏꯈꯣꯛꯏꯕ ꯃꯈꯜꯁꯤꯡ ꯑꯗꯨꯒꯤ ꯃꯇꯨꯡ ꯏꯟꯅ ꯈꯟꯕꯤꯔꯒ ꯈ꯭ꯋꯥꯏꯗꯒꯤ ꯍꯣꯡꯉꯕꯗ ꯑꯍꯨꯝꯅ ꯂꯤꯁꯤꯡ ꯑꯍꯨꯝ ꯅꯠꯇ꯭ꯔꯒ ꯂꯤꯁꯤꯡ ꯃꯔꯤ ꯑꯗꯒꯤ ꯍꯧꯕꯤꯔꯒ ꯂꯩꯕꯤꯕ ꯌꯥꯏ ꯑꯗꯨꯒꯤꯁꯨ ꯃꯊꯛꯇ ꯍꯤꯡꯒꯣꯜ ꯂꯦꯞꯁꯤꯟꯕ ꯍꯥꯏꯕꯁꯤ ꯏꯝꯐꯥꯜ ꯋꯦꯁ ꯗꯤꯁꯇ꯭ꯔꯤꯛꯀꯤ ꯑꯣꯏꯅ ꯌꯨꯝ ꯀꯩꯁꯤ ꯀꯥ ꯍꯦꯟꯅ ꯂꯥꯏꯔꯕ ꯏꯃꯨꯡ ꯂꯩꯇꯦ ꯑꯗꯨꯒꯤꯁꯨ ꯃꯊꯛꯇ ꯂꯩꯕꯥꯛꯅ ꯁꯥꯕ ꯌꯨꯝ ꯍꯧꯖꯤꯛꯇꯤ ꯀꯌꯥ ꯊꯣꯏꯅ ꯎꯈꯤꯗ꯭ꯔꯦ ꯌꯥꯝꯅ ꯂꯥꯏꯔꯕ ꯍꯥꯏꯕꯁꯤ ꯍꯧꯖꯤꯛꯀꯤ ꯃꯇꯝꯗꯗꯤ ꯂꯩꯇ꯭ꯔꯦ ꯍꯥꯏꯕ ꯌꯥꯏ ꯒꯣꯔꯃꯦꯟꯅ ꯊꯥꯗꯔꯛꯄ ꯁ꯭ꯀꯤꯝꯁꯤꯡꯅ ꯌꯨꯝ ꯁꯥꯕ ꯑꯗꯨꯃꯥꯏꯅ ꯑꯗꯨꯝ ꯑꯗꯨꯅ ꯑꯗꯨꯝ ꯃꯌꯥꯝꯁꯨ ꯑꯗꯨꯝ ꯆꯤꯡꯈꯠꯃꯤꯟꯅꯗꯨꯅ ꯂꯥꯏꯔꯕ ꯌꯨꯝ ꯍꯥꯏꯕꯗꯤ ꯅꯣꯡ ꯌꯨꯕ ꯌꯥꯝꯅ ꯂꯩꯕꯗ ꯈꯨꯗꯣꯡ ꯆꯥꯗꯕ ꯌꯨꯝ ꯃꯈꯜꯁꯤꯡ ꯑꯗꯨꯗꯤ ꯍꯧꯖꯤꯛꯀꯤ ꯑꯣꯏꯅꯗꯤ ꯏꯝꯐꯥꯜ ꯋꯦꯁ ꯗꯤꯁꯇ꯭ꯔꯤꯛꯇꯗꯤ ꯎꯕ ꯐꯪꯗ꯭ꯔꯦ ꯑꯅꯝꯕꯅ ꯌꯣꯠꯅ ꯆꯦꯛꯅ ꯄꯥꯀꯥ ꯑꯣꯏꯅ ꯁꯥꯕ ꯉꯝꯗ꯭ꯔꯒꯁꯨ ꯌꯣꯠꯅ ꯅꯠꯇ꯭ꯔꯒ ꯎꯕꯥꯛꯅ ꯄ꯭ꯂꯥꯏꯅ ꯇꯅ ꯁꯤꯟꯖꯤꯟꯅꯗꯨꯅ ꯌꯨꯝ ꯀꯩ ꯁꯥꯕ ꯍꯥꯏꯕꯁꯤ ꯏꯝꯐꯥꯜ ꯋꯦꯁꯇꯗꯤ ꯌꯥꯝꯅ ꯀꯩꯅꯣ ꯈꯨꯗꯣꯡꯆꯥꯕ ꯑꯃ ꯑꯣꯏꯌꯦ ꯍꯧꯖꯤꯛꯀꯤ ꯃꯇꯝꯁꯤꯗ